ꯀꯩꯅꯣꯝꯇ ꯍꯪꯖꯒꯦꯕ ꯁꯤ ꯈꯣꯡꯖꯣꯝ ꯋꯥꯔ ꯃꯦꯃꯣꯔꯤꯌꯦꯜꯒꯤ ꯇꯤꯛꯀꯦꯠ ꯕꯨꯛꯀꯤꯡ ꯀꯥꯎꯟꯇꯔ ꯑꯣꯏꯕꯤꯔꯕꯣ ꯑꯣ ꯑꯩꯈꯣꯏꯁꯦ ꯑꯩꯈꯣꯏꯁꯦ ꯍꯌꯦꯡꯁꯦ ꯃꯤ ꯑꯩꯈꯣꯏ ꯃꯤ ꯇꯔꯥꯃꯨꯛ ꯂꯥꯛꯆꯒꯗꯧꯕ ꯑꯗꯨꯒꯤ ꯑꯩꯈꯣꯏꯁꯦ ꯄꯨꯡ ꯑꯦꯛꯖꯦꯛꯇꯤ ꯍꯥꯏꯕ ꯉꯝꯗꯦ ꯄꯨꯡ ꯇ꯭ꯔꯥꯃꯥꯊꯣꯏꯗꯩꯅ ꯇ꯭ꯔꯥꯃꯥꯊꯣꯏ ꯃꯈꯥꯏꯐꯧ ꯃꯅꯨꯡꯗ ꯑꯩꯈꯣꯏ ꯌꯧꯖꯔꯛꯀꯅꯦꯕ ꯑꯗꯨꯗꯤ ꯑꯗꯨꯒꯤ ꯑꯩꯈꯣꯏꯒꯤ ꯚꯤꯖꯤꯇꯔꯒꯤ ꯇꯤꯛꯀꯦꯠꯁꯦ ꯀꯃꯥꯏꯅ ꯇꯧꯕꯤꯒꯦ ꯍꯥꯏꯗꯤ ꯃꯃꯜ ꯃꯤ ꯑꯃꯒꯤ ꯑꯣꯀꯦ ꯑꯗꯨꯗꯤ ꯃꯤ ꯇꯔꯨꯛ ꯂꯨꯄꯥ ꯆꯍꯨꯝ ꯇꯥꯔꯅꯦꯕꯀꯣ ꯑꯗꯨꯒ ꯑꯩꯈꯣꯏꯒꯤ ꯚꯦꯍꯦꯀꯜꯗ ꯂꯥꯛꯀꯦ ꯇꯧꯕꯅꯦꯕ ꯑꯗꯣ ꯚꯦꯍꯦꯀꯜꯁꯦ ꯑꯗꯨꯝ

ꯑꯃ ꯑꯩꯈꯣꯏ ꯑꯩꯈꯣꯏ ꯌꯥꯝ ꯅꯨꯡꯉꯥꯏꯖꯔꯦ ꯑꯗꯨꯒ ꯁꯨꯝ ꯍꯥꯏꯗꯤ ꯑꯩꯈꯣꯏ ꯑꯩꯈꯣꯏ ꯃꯤ ꯊꯥꯔꯇꯤꯃꯨꯛ ꯂꯥꯛꯄꯁꯦ ꯑꯩꯈꯣꯏ ꯆꯥꯛ ꯑꯩꯈꯣꯏ ꯗꯤꯟꯅꯔꯒꯨꯝꯕ ꯆꯥꯒꯦ ꯇꯧꯕꯅꯦꯕ ꯑꯗꯨ ꯃꯅꯨꯡꯗ ꯑꯩꯈꯣꯏꯒꯤ ꯀꯤꯠꯆꯟꯒꯨꯝꯕ ꯍꯥꯏꯒꯗ꯭ꯔꯥ ꯑꯗꯨꯝꯕ ꯑꯩꯈꯣꯏ ꯆꯥꯛꯀꯨꯝꯕ ꯆꯥꯕꯒꯤ ꯆꯥꯛꯀꯨꯝꯕ ꯆꯥꯕꯒꯤ ꯑꯥ ꯑꯗꯨꯒꯤ ꯇꯣꯉꯥꯟ ꯑꯩꯅ ꯑꯩꯈꯣꯏ ꯍꯥꯏꯖꯕꯗꯤ ꯑꯗꯨꯝ ꯑꯩꯈꯣꯏꯅ ꯆꯥꯕ ꯊꯛꯄꯒꯤ ꯇꯣꯉꯥꯟꯅ ꯆꯦ ꯑꯃꯨꯛ ꯂꯧꯒꯗ꯭ꯔꯥ ꯑꯗꯨꯒ ꯑꯗꯨꯒ ꯑꯩꯈꯣꯏꯒꯤ ꯑꯩꯈꯣꯏꯅ ꯑꯗꯨ ꯂꯣꯏꯔ ꯃꯇꯨꯡꯗ ꯑꯩꯈꯣꯏꯒꯤ ꯑꯩꯈꯣꯏꯅ ꯍꯜꯂꯒꯦ ꯍꯥꯏꯔ ꯑꯗꯨꯒꯤ ꯀ꯭ꯂꯣꯖꯤꯡ ꯇꯥꯏꯃꯤꯡꯒꯨꯝꯕꯗꯤ ꯂꯩꯒꯗ꯭ꯔꯥ ꯑꯣ ꯑꯣ ꯑꯥ ꯍꯣꯏ ꯑꯗꯨ ꯑꯩꯈꯣꯏ ꯂꯥꯛ ꯑꯥ ꯑꯗꯨꯒ ꯑꯣꯄꯅꯤꯡ ꯑꯋꯥꯔ ꯄꯨꯡ ꯀꯌꯥꯃꯨꯛ ꯑꯣꯏꯕꯤꯒꯦ ꯑꯩꯈꯣꯏꯅ ꯍꯧꯖꯤꯛ ꯇ꯭ꯔꯥꯃꯊꯣꯏꯗ ꯂꯥꯛꯆꯒꯦ ꯍꯥꯏꯕꯅꯤ ꯑꯗꯨ ꯌꯥꯔꯤꯉꯩ ꯑꯩꯈꯣꯏ ꯉꯟꯒꯦ ꯈꯟꯖꯕꯅꯦꯕ ꯑꯣꯀꯦ ꯑꯗꯨ ꯀꯩꯒꯨꯝꯕ ꯍꯌꯦꯡꯁꯦ ꯑꯩꯈꯣꯏꯅ ꯍꯥꯏꯗꯤ ꯑꯩꯈꯣꯏ ꯍꯥꯏ ꯀꯩꯒꯨꯝꯕ ꯍꯌꯦꯡꯁꯦ ꯀꯝꯄꯜꯁꯔꯤ ꯑꯩꯈꯣꯏ ꯑꯗꯨꯝ ꯂꯥꯛꯄ ꯌꯥꯅꯦꯗꯤ ꯍꯥꯏꯖꯔꯦ ꯀꯩꯒꯨꯝꯕ ꯍꯥꯏꯗꯤ ꯀ꯭ꯂꯣꯁꯀꯨꯝꯕ ꯇꯧꯅꯤ ꯍꯥꯏꯔꯒꯗꯤ ꯏꯟꯐꯣꯔꯃꯦꯁꯟꯁꯦ ꯑꯩꯈꯣꯏꯗ ꯑꯗꯨꯝ ꯄꯤꯕꯤꯔꯛꯄ ꯌꯥꯒꯅꯤꯅ ꯌꯥꯔꯒꯗꯤ ꯑꯗꯨꯝ ꯈꯤꯇꯪ ꯉꯟꯅ ꯑꯗꯨꯝ ꯄꯤꯕꯤꯔꯛꯑꯣ ꯑꯁꯨꯝ ꯂꯩꯔꯒꯗꯤ ꯍꯥꯏꯕꯀꯣ ꯀ꯭ꯂꯣꯁ ꯇꯧꯗꯧꯕ ꯑꯣꯏꯔꯒꯗꯤ ꯑꯗꯨꯝ ꯍꯥꯏꯕꯤꯔꯣ ꯑꯗꯨꯒ ꯑꯩꯈꯣꯏꯁꯨ ꯑꯗꯨꯝ ꯂꯥꯏꯟꯕꯨꯗꯤ ꯐꯥꯎꯖꯔꯛꯀꯦ ꯄꯨꯡ ꯃꯥꯄꯟ ꯑꯗ꯭ꯋꯥꯏꯗ ꯑꯥ ꯍꯣꯏ ꯌꯥꯝ ꯅꯨꯡꯉꯥꯏꯖꯔꯦ ꯑꯗꯨꯗꯤ ꯎꯝ ꯊꯝꯖꯔꯦ ꯊꯝ